ꯍꯜꯂꯣ ꯀꯅꯥ ꯑꯣꯏꯕꯤꯔꯕꯅꯣ ꯇꯥꯏ ꯇꯥꯏ ꯃꯅꯤꯄꯨꯔꯒꯤ ꯂꯣꯀꯦꯂꯤꯇꯤ ꯂꯣꯀꯦꯟ ꯑꯦꯖꯦꯟꯅꯦ ꯍꯥꯏꯕꯤꯌꯨ ꯍꯥꯏꯕꯤꯌꯨ

ꯌꯥꯅꯤ ꯌꯥꯅꯤ ꯄꯥꯡꯖꯒꯦ ꯀꯧꯕ꯭ꯔꯨ ꯆꯤꯡ ꯍꯥꯏꯕꯁꯤ ꯃꯅꯤꯄꯨꯔꯒꯤ ꯌꯥꯝꯅ ꯋꯥꯡꯂꯕ ꯆꯤꯡ ꯑꯃꯅꯤ ꯑꯗꯨ ꯃꯁꯤ ꯀꯥꯕꯗ ꯅꯨꯄꯤ ꯑꯣꯏꯕꯤ ꯑꯩꯈꯣꯏꯒꯤꯗꯤ ꯈꯨꯗꯣꯡ ꯆꯥꯗꯕ ꯋꯥꯡꯕ ꯃꯔꯝꯅ ꯈꯨꯗꯣꯡ ꯆꯥꯗꯕ ꯂꯩꯒꯅꯤ ꯃꯊꯛꯇ ꯌꯧꯔ ꯃꯇꯨꯡꯗ ꯆꯥꯅ ꯊꯛꯅꯕ ꯕ꯭ꯔꯦꯛꯐꯥꯁ ꯇꯧꯅꯕ ꯍꯥꯏꯕꯇꯔꯦ ꯑꯗꯨꯕꯨ ꯄꯨꯒꯅꯤ ꯑꯗꯒꯤ ꯀꯔꯤꯒꯨꯝꯕ

ꯈꯨꯗꯣꯡ ꯊꯤꯅꯤꯡꯉꯥꯏ ꯑꯣꯏꯕ ꯃꯔꯝꯅ ꯑꯥꯗꯁꯨ ꯀꯥꯟꯇꯤꯟꯒꯨꯝꯕ ꯗꯨꯀꯥꯟꯒꯨꯝꯕ ꯂꯩꯇꯕ ꯃꯔꯝꯅ ꯆꯥꯅ ꯊꯛꯅꯕ ꯑꯦꯅꯤ ꯕꯜ ꯑꯣꯏꯒꯦꯔ ꯃꯦꯒꯤ ꯑꯣꯏꯒꯦꯔ ꯑꯆꯥꯄꯣꯠ ꯑꯣꯏꯒꯦꯔ ꯑꯗꯨ ꯄꯨꯒꯅꯤ ꯑꯗꯨꯗꯨꯒ ꯀꯥꯒꯅꯤ ꯀꯥꯒꯅꯤ ꯌꯥꯝꯅ ꯐꯖꯕ ꯆꯤꯡ ꯑꯅꯤ ꯀꯧꯕ꯭ꯔꯨ ꯆꯤꯡꯁꯦ ꯑꯗꯨꯕꯨ ꯅꯨꯄꯤ ꯑꯣꯏꯕꯤ ꯑꯩꯈꯣꯏꯅ ꯀꯥꯕ ꯃꯇꯝꯗꯗꯤ ꯈꯨꯗꯣꯡ ꯆꯥꯗꯕ ꯈꯔ ꯂꯩꯕ ꯃꯔꯝꯅ ꯑꯥ ꯑꯗꯨ ꯍꯧꯖꯤꯛ ꯑꯩꯅ ꯍꯥꯏꯖꯈ꯭ꯔꯤꯁꯤꯡꯗꯨꯅꯤ ꯑꯗꯨ ꯂꯥꯛꯄ ꯃꯇꯝꯗꯗꯤ ꯃꯦꯗꯥꯝ ꯑꯗꯨꯝ ꯏꯌꯥꯔꯄꯣꯔꯠꯇꯒꯤ ꯑꯣꯛꯂꯝꯒꯗ꯭ꯔ ꯍꯣꯇꯦꯟ ꯑꯃ ꯂꯧꯕꯤꯔꯝꯃꯨ ꯍꯥꯏꯕ꯭ꯔ ꯍꯣꯇꯦꯜ ꯑꯃ ꯕꯨꯛ ꯇꯧꯕꯤꯔꯝꯒꯗ꯭ꯔꯥ

ꯀꯧꯕ꯭ꯔꯨ ꯆꯤꯡꯗꯨ ꯋꯥꯡꯕ ꯃꯔꯝꯅ ꯅꯨꯄꯤ ꯑꯣꯏꯕꯤ ꯑꯩꯈꯣꯏꯅ ꯆꯠꯄ ꯃꯇꯝꯗ

ꯄꯨꯕ ꯌꯥꯝꯅ ꯗꯔꯀꯥꯔ ꯑꯣꯏꯒꯅꯤ ꯑꯗꯨꯒ ꯑꯥ ꯃꯊꯛ ꯌꯧꯔꯕ ꯃꯇꯝꯗ ꯆꯥꯅ ꯊꯛꯅꯕ ꯃꯊꯛꯇꯗꯤ ꯗꯨꯀꯥꯟ ꯀꯔꯤ ꯀꯔꯤ ꯂꯩꯇꯕꯅꯤꯅ ꯆꯥꯅ ꯊꯛꯅꯕ ꯑꯆꯥꯄꯣꯠ ꯀꯔꯤ ꯀꯔꯥ ꯈꯔ ꯄꯨꯒꯅꯤ ꯍꯪꯒꯗꯕ ꯂꯣꯏꯕꯤꯔꯕ꯭ꯔꯥ ꯑꯣ ꯐꯔꯦ ꯐꯔꯦ ꯌꯥꯝ ꯐꯔꯦ ꯑꯗꯨꯗꯤ ꯂꯥꯛꯄꯤꯔꯣ ꯍꯣꯏ ꯍꯣꯏ